ꯑꯩꯈꯣꯏꯒꯤ ꯁ꯭ꯇꯦꯠ ꯈꯛꯇ ꯅꯠꯇꯦ ꯁ꯭ꯇꯦꯠ ꯄꯨꯝꯅꯃꯛꯇ ꯃꯤꯗꯤꯌꯥꯅ ꯑꯆꯧꯕ ꯊꯧꯗꯥꯡ ꯑꯃ ꯂꯧꯔꯝꯒꯅꯤꯅ ꯊꯥꯖꯩ ꯂꯧꯁꯨ ꯂꯧꯔꯤ ꯑꯗꯨꯒ ꯃꯤꯗꯤꯌꯥꯒꯤ ꯅ꯭ꯌꯨꯁ ꯆꯦꯅꯦꯜꯗ ꯂꯣꯏꯔꯝꯗꯥꯏꯗ ꯖꯣꯕ ꯑꯣꯄꯤꯅꯤꯌꯟ ꯑꯅ ꯑꯃ ꯌꯥꯎꯕꯅꯦ ꯑꯗꯨꯗꯨꯅ ꯑꯩꯈꯣꯏ ꯃꯐꯝ ꯀꯩꯗ ꯀꯩ ꯊꯕꯛ ꯀꯧꯔꯤ ꯍꯥꯏꯕꯁꯦ ꯂꯣꯏꯕꯛ ꯈꯪꯍꯜꯂꯦ